ꯑꯣ ꯃꯥꯅꯦ ꯀꯀꯥ ꯀꯥꯏꯀꯨ ꯎꯝ ꯀꯔꯝꯕ ꯈꯣꯡꯎꯞꯅꯣ ꯀꯀꯥ ꯅꯝꯕꯔ ꯁꯕꯦꯟ ꯍꯣꯏ ꯀꯀꯥ ꯌꯦꯡꯒꯦꯀꯣ ꯑꯗꯨꯗꯤ ꯑꯃꯨꯕꯗꯅꯦꯕꯀꯣ ꯑꯧ ꯀꯀꯥꯁꯤ ꯅꯝꯕꯔ ꯁꯕꯦꯟꯅꯤ ꯑꯥ ꯑꯩꯠꯁꯤꯒ ꯁꯕꯦꯟꯁꯤꯒ ꯌꯦꯡꯕꯤꯔꯣ ꯀꯀꯥꯅ ꯎꯝ ꯑꯥ ꯑꯣ ꯁꯕꯦꯟꯁꯤ ꯁꯤꯅꯤ ꯀꯀꯥ ꯀꯀꯥꯁꯤ ꯀꯩꯅꯣꯅꯦ ꯃꯤꯉꯣꯟꯗ ꯌꯣꯟꯕꯗꯗꯤ ꯆꯥꯝꯃꯔꯤꯗ ꯌꯣꯟꯕꯅꯦ ꯀꯀꯥꯗ ꯑꯣꯏꯔꯗꯤ ꯆꯍꯨꯝ ꯌꯥꯡꯈꯩꯗ ꯇꯧꯔꯒꯦ ꯎꯝ

ꯍꯣꯏ ꯏꯟꯗꯣꯝꯆꯥꯒꯤꯁꯨ ꯑꯉꯥꯡꯒꯤꯔꯥ ꯀꯅꯥꯒꯤꯅꯣ ꯈꯣꯡꯎꯞ ꯑꯃꯁꯨ ꯂꯧꯒꯦ ꯍꯥꯏꯗꯥꯏ ꯑꯗꯨꯒ ꯄꯨꯂꯞ ꯌꯦꯡꯉꯒ ꯍꯥꯏꯔꯛꯑꯒꯦ ꯑꯣ ꯀꯔꯝꯕꯅꯣ ꯄꯥꯝꯃꯤꯗꯣ ꯀꯀꯥꯅ ꯌꯦꯡꯕꯤꯔꯣꯅꯦ

ꯑꯥ ꯑꯥ ꯍꯣꯏ ꯌꯥꯎꯔꯝꯒꯅꯤ ꯀꯀꯥ ꯌꯦꯡꯒꯦ ꯃꯆꯨꯁꯦ ꯀꯥꯡꯆꯦꯛ ꯃꯆꯨꯗꯨꯗꯤ ꯂꯩꯇ꯭ꯔꯦ ꯅꯝꯕꯔ ꯐꯥꯏꯚꯁꯦ ꯀꯔꯤ ꯃꯆꯨ ꯑꯣꯏ ꯇꯧꯅꯤ ꯀꯀꯥ ꯕ꯭ꯂꯦꯛꯁꯨ ꯂꯩꯔꯦ ꯋꯥꯏꯠꯁꯨ ꯂꯩꯔꯦ ꯑꯥ ꯀ꯭ꯔꯤꯝ ꯃꯆꯨ ꯂꯩꯔꯦ ꯑꯣ ꯁꯤ ꯀꯩꯅꯣ ꯀꯩꯅꯣꯁꯦ ꯀꯣꯐꯤ ꯀꯩꯅꯣ ꯀꯔꯤ ꯔꯦꯠꯇ ꯈꯔ ꯗꯥꯛ ꯑꯣꯏꯕꯁꯦ ꯁꯤ ꯑꯗꯨꯝ ꯌꯥꯅꯤꯌꯦ ꯃꯆꯨꯁꯤꯁꯨ ꯐꯖꯔꯦ ꯑꯥ ꯑꯥ ꯑꯣ ꯁꯤꯅꯤ ꯀꯀꯥ ꯁꯦ ꯌꯦꯡꯉꯣ ꯌꯦꯡꯉꯣ ꯁꯤꯗꯤ ꯑꯉꯥꯡ ꯃꯆꯥꯒꯤꯅꯦ ꯈꯔ ꯇꯥꯡꯉꯦꯕ ꯀꯀꯥꯀꯣ ꯆꯥꯝꯃꯉꯥ ꯍꯥꯏꯕꯅꯦ ꯑꯗꯣ ꯉꯁꯥꯏ ꯌꯥꯡꯈꯩ ꯑꯃꯒꯁꯨ ꯇꯥꯈ꯭ꯔꯦꯗꯅꯀꯣ ꯆꯥꯝꯃꯔꯤꯗ ꯇꯧꯕꯤꯔꯒꯦ ꯑꯗꯨꯗꯤ ꯆꯍꯨꯝ ꯌꯥꯡꯈꯩꯗꯨ ꯑꯃꯒ ꯆꯥꯝꯃꯔꯤꯗꯨꯝꯒꯗꯤ ꯆꯥꯇ꯭ꯔꯦꯠ ꯌꯥꯡꯈꯩ ꯂꯩꯔꯦ ꯎꯝ ꯑꯥ ꯑꯥ ꯑꯥ ꯀꯀꯥ ꯁꯤꯗ ꯑꯗꯨꯝ ꯌꯥꯍꯜꯂꯒꯦ ꯑꯗꯨꯒ ꯀꯩꯅꯣꯒꯤ ꯈꯣꯡꯎꯞ ꯑꯅꯤꯁꯤꯅ ꯂꯣꯏꯔꯕꯣ ꯑꯇꯣꯞꯄ ꯑꯝꯇꯪꯒ ꯌꯦꯡꯕꯤꯈꯣꯗꯅ ꯑꯥ ꯍꯣꯏ ꯀꯀꯥ ꯑꯧ ꯍꯣꯏ ꯍꯣꯏ ꯄꯤꯔꯣ ꯄꯤꯔꯣ ꯄꯩꯁꯥꯗꯣ ꯄꯤꯔꯣ ꯌꯥꯔꯦ ꯃꯣꯖꯥ ꯌꯥꯎꯋꯦ ꯀꯀꯥ ꯃꯣꯖꯥꯁꯦ ꯈꯔ ꯑꯄꯥꯕ ꯑꯃ ꯈꯔ ꯑꯊꯥꯕ ꯑꯃ ꯃꯈꯜ ꯑꯅꯤ ꯁꯨꯏꯌꯦ ꯀ꯭ꯋꯥꯂꯤꯇꯤꯒꯤ ꯃꯇꯨꯡꯏꯟꯅ ꯄꯩꯁꯥ ꯈꯔ ꯈꯦꯠꯅꯔꯛꯀꯅꯤ ꯀꯔꯝꯕ ꯄꯥꯝꯃꯤ ꯍꯣꯏ ꯌꯦꯡꯒꯦ ꯌꯦꯡꯒꯦ ꯀꯀꯥ ꯀꯀꯥ ꯎꯠ ꯃꯆꯨꯁꯨ ꯌꯥꯎꯋꯦ ꯁꯤꯀꯩꯅꯣ ꯄꯤꯌꯦ ꯑꯩꯈꯣꯏꯅ ꯐꯤꯐꯇꯤ ꯐꯤꯐꯇꯤ ꯑꯥ ꯁꯤꯃꯗꯤ ꯇꯥꯕ ꯌꯥꯗ꯭ꯔꯦ ꯀꯀꯥ ꯑꯧ ꯀꯩꯅꯣ ꯇꯧꯔꯦ ꯃꯤꯉꯣꯟꯗ ꯁꯤꯛꯁꯇꯤꯗ ꯌꯣꯟꯕꯅꯦ ꯁꯕꯦꯟꯇꯤ ꯁꯤꯛꯁꯇꯤꯗ ꯌꯣꯟꯕꯅꯦ ꯀꯀꯥ ꯑꯣꯏꯕꯒꯤ ꯂꯨꯄꯥ ꯇꯔꯥ ꯀꯨꯟꯗꯣ ꯍꯥꯏꯗ꯭ꯔꯕꯅꯦ ꯑꯥ ꯑꯥ ꯑꯥ ꯇꯥꯔꯒ ꯍꯥꯏꯔꯕꯅꯤ ꯂꯨꯄꯥ ꯆꯅꯤꯄꯥꯟ ꯌꯥꯡꯈꯩ ꯁꯨꯔꯦ ꯀꯀꯥ ꯑꯣ ꯆꯥꯝꯃꯉꯥ ꯁꯥꯔꯛꯑꯒꯦ ꯃꯣꯖꯥ ꯑꯍꯨꯝ ꯍꯥꯞꯆꯤꯟꯖꯔꯦ ꯀꯀꯥ ꯆꯥꯝꯃꯉꯥꯗꯨ ꯄꯤꯕꯤꯔꯣꯅꯦ ꯌꯥꯔꯦꯅꯦ ꯀꯀꯥ ꯁꯦ ꯄꯣꯂꯤꯊꯤꯟꯗ ꯍꯥꯞꯄꯤꯔꯒꯦ ꯂꯨꯄꯥ ꯆꯥꯝꯃꯉꯥꯗꯣ ꯄꯤꯔꯣꯀꯣ ꯌꯥꯔꯦꯀꯣ ꯑꯗꯨꯗꯤ ꯌꯥꯔꯦ ꯌꯥꯔꯦ ꯎꯝ ꯎꯝ ꯎꯝ